ꯑꯩꯈꯣꯏ ꯃꯤꯑꯣꯏꯕꯅ ꯍꯤꯡꯕꯗ ꯎ ꯄꯥꯝꯕꯤ ꯊꯥꯕ ꯍꯥꯏꯕꯁꯤ ꯌꯥꯝꯅ ꯃꯔꯨ ꯑꯣꯏꯕ ꯑꯃꯗꯤ ꯇꯧꯕ ꯇꯧꯗꯕ ꯌꯥꯗ꯭ꯔꯕ ꯊꯕꯛ ꯑꯃꯈꯛꯅꯤ ꯍꯥꯏꯔꯤꯕ ꯎ ꯄꯥꯝꯕꯤꯁꯤꯡ ꯑꯁꯤꯅ ꯑꯩꯈꯣꯏ ꯃꯤꯑꯣꯏꯕꯁꯤꯡꯗ ꯑꯣꯛꯁꯤꯖꯦꯟ ꯁꯞꯄ꯭ꯂꯥꯏ ꯇꯧꯗꯨꯅ ꯄꯤꯛꯊ꯭ꯔꯤꯕꯤ ꯃꯤꯑꯣꯏꯕꯁꯤꯡꯕꯨ ꯍꯤꯡꯍꯜꯂꯤ ꯑꯃꯁꯨꯡ ꯄꯤꯛꯊ꯭ꯔꯤꯕꯤ ꯑꯁꯤꯕꯨ ꯃꯍꯥꯛꯅ ꯒ꯭ꯂꯣꯕꯦꯜ ꯋꯥꯔꯃꯤꯡ ꯀꯌꯥꯗꯒꯤ ꯉꯥꯛꯊꯣꯛꯂꯤꯕꯅꯤ ꯃꯔꯝ ꯑꯁꯤꯅ ꯎ ꯄꯥꯝꯕꯤ ꯊꯥꯕ ꯍꯥꯏꯕꯁꯤ ꯑꯩꯈꯣꯏꯅ ꯑꯩꯈꯣꯏ ꯃꯤꯑꯣꯏꯕꯅ ꯃꯤꯑꯣꯏꯕ ꯁꯃꯥꯖꯅ ꯂꯩꯔꯤ ꯃꯈꯩ ꯇꯧꯗꯕ ꯌꯥꯗ꯭ꯔꯕ ꯏꯊꯧꯗꯥꯡ ꯑꯃꯈꯛꯅꯤ ꯑꯗꯨꯒ ꯎ ꯌꯥꯟꯊꯠꯄꯁꯤꯡ ꯑꯁꯤꯅ ꯎ ꯌꯥꯟꯊꯠꯄ ꯃꯔꯝ ꯑꯁꯤꯅ ꯑꯩꯈꯣꯏ ꯃꯤꯑꯣꯏꯕꯗ ꯌꯥꯝꯅ ꯑꯋꯥꯕ ꯀꯌꯥ ꯃꯥꯏꯌꯣꯛꯅꯔꯤ ꯄꯤꯛꯊ꯭ꯔꯤꯕꯤ ꯎ ꯌꯥꯟꯊꯠꯄ ꯃꯔꯝ ꯑꯁꯤꯅ ꯑꯩꯈꯣꯏ ꯑꯩꯈꯣꯏꯒꯤ ꯄꯤꯛꯊ꯭ꯔꯤꯕꯤ ꯑꯁꯤ ꯌꯥꯝꯅ ꯁꯥꯒꯠꯄ ꯍꯦꯜꯂꯛꯇꯨꯅ ꯑꯃꯗꯤ ꯆꯤꯡꯁꯤꯡꯗꯒꯤ ꯎ ꯃꯔꯥꯡ ꯀꯥꯏꯅ ꯀꯣꯛꯊꯣꯛꯄ ꯃꯔꯝꯅ ꯂꯦꯟꯁꯂꯥꯏꯠ ꯀꯌꯥ ꯊꯣꯛꯂꯤ ꯅꯣꯡ ꯆꯨꯔꯛꯄꯗ ꯏꯁꯤꯡ ꯐꯥꯖꯤꯟꯕꯤꯅꯕ ꯂꯩꯇꯗꯅ ꯏꯁꯤꯡ ꯏꯆꯥꯎ ꯀꯌꯥ ꯊꯣꯛꯂꯤ ꯄꯤꯛꯊ꯭ꯔꯤꯕꯤ ꯑꯁꯤꯕꯨ ꯑꯐꯠꯇꯕ ꯃꯥꯏꯀꯩꯗ ꯍꯣꯡꯍꯟꯕꯗ ꯎ ꯌꯥꯟꯊꯠꯄ ꯑꯁꯤꯅ ꯌꯥꯝꯅ ꯆꯥꯎꯅ ꯃꯇꯦꯡ ꯄꯥꯡꯉꯤ ꯃꯔꯝ ꯑꯁꯤꯅ ꯎ ꯌꯥꯟꯊꯠꯄ ꯍꯥꯏꯕꯁꯤ ꯈ꯭ꯋꯥꯏꯗꯒꯤ ꯐꯠꯇꯕ ꯃꯤꯑꯣꯏꯕꯅ ꯁꯨꯡꯇꯧ ꯇꯧꯔꯣꯏꯗꯕ ꯊꯕꯛ ꯑꯃꯈꯛꯅꯤ ꯀꯔꯤꯒꯨꯝꯕ ꯌꯥꯟꯊꯠꯄ ꯗꯔꯀꯥꯔ ꯑꯣꯏꯕꯒꯤ ꯌꯥꯟꯊꯠꯄ ꯇꯥꯔꯒꯁꯨ ꯎ ꯑꯃ ꯌꯥꯟꯕꯗ ꯑꯅꯤ ꯊꯥꯕꯒꯤ ꯅꯤꯌꯝ ꯑꯁꯤ ꯑꯩꯈꯣꯏꯅ ꯇꯧꯒꯗꯕꯅꯤ